ꯇꯅꯨ ꯅꯪꯅ ꯅꯍꯥꯟ ꯅꯣꯡꯃ ꯑꯩꯉꯣꯟꯗ ꯕꯦꯕꯤ ꯄꯤꯡ ꯀꯂꯔꯒꯤ ꯇ꯭ꯔꯤ ꯁꯦꯠ ꯑꯃꯇꯪ ꯄꯤꯌꯨ ꯍꯥꯏꯕꯗꯣ ꯑꯩꯅ ꯀꯛꯈꯤꯕꯅꯦꯕ ꯑꯗꯨ ꯉꯁꯤ ꯗꯤꯔꯤꯕ꯭ꯔꯤ ꯇꯧꯔꯦ ꯑꯁ ꯄꯣꯠꯇꯤ ꯈꯨꯐ ꯑꯃ ꯑꯩꯅ ꯃꯤꯁꯣꯗꯒꯤ ꯀꯛꯄꯅꯦꯕ ꯑꯗꯣ ꯃꯤꯁꯣꯗꯒꯤ ꯀꯛꯄꯅꯦ ꯍꯥꯏꯕꯒ ꯊꯥꯖꯔꯣꯏ ꯅꯪ ꯃꯤꯟꯇ꯭ꯔꯥꯒꯤ ꯄꯣꯠ ꯗꯥꯏꯔꯦꯛ ꯃꯥꯟꯅꯩ ꯈꯨꯐꯗꯤ ꯂꯩꯇ꯭ꯔꯦ ꯕꯦꯕꯤ ꯄꯤꯡ ꯀꯂꯔꯒ ꯑꯣꯏꯔꯦ ꯅꯪꯒꯤ ꯀꯨꯆꯨꯗꯨꯒ ꯌꯥꯝ ꯆꯥꯟꯅꯔꯅꯤ ꯌꯥꯝꯅ ꯊꯤꯅ ꯄꯣꯁ ꯇꯥꯏꯌꯦ ꯐꯨꯔꯤꯠꯇꯣ ꯌꯥꯝ ꯈꯨꯐ ꯑꯃ ꯂꯩꯇ꯭ꯔꯦ